ꯑꯍꯜ ꯑꯣꯏꯔꯕ ꯃꯤꯑꯣꯏꯁꯤꯡꯅ ꯑꯌꯥꯝꯕꯅ ꯏꯟꯗꯣꯔ ꯒꯦꯃ꯭ꯁꯁꯤꯡ ꯁꯥꯟꯅꯔꯦ ꯀꯩꯒꯤꯅꯣ ꯍꯥꯏꯕꯗ ꯃꯣꯏꯗꯤ ꯀꯥ ꯍꯦꯟꯅ ꯋꯥꯍꯟꯕ ꯌꯥꯗ꯭ꯔꯕꯅꯤꯅ ꯏꯟꯗꯣꯔ ꯒꯦꯝꯁꯇ ꯑꯌꯥꯝꯕꯅ ꯁꯥꯟꯅꯔꯦ ꯑꯥꯎꯠꯗꯣꯔ꯭ꯁꯀꯤꯗꯤ ꯑꯌꯥꯝꯕꯅ ꯁꯥꯟꯅꯗ꯭ꯔꯦ ꯑꯗꯨꯅ ꯏꯟꯗꯣꯔꯁ ꯒꯦꯝꯁꯇ ꯁꯥꯟꯅꯩ ꯁꯝꯅ ꯍꯥꯏꯔꯕꯗ ꯃꯥꯏꯟꯁ ꯒꯦꯝꯒꯨꯝꯕ ꯑꯗꯒꯤ ꯂꯨꯗꯣꯒꯨꯝꯕ ꯑꯗꯒꯤ ꯀꯥꯔꯠ ꯄ꯭ꯂꯦ ꯀꯥꯔꯠꯀꯨꯝꯕ ꯑꯗꯒꯤ ꯇꯦꯕꯜ ꯇꯦꯅꯤꯁꯀꯨꯝꯕ ꯕꯦꯗꯃꯤꯟꯇꯟꯒꯨꯝꯕ ꯋꯥꯍꯟꯗꯕꯤꯗ ꯍꯥꯏꯗꯤ ꯀꯥ ꯍꯦꯟꯅ ꯋꯥꯍꯟꯕꯁꯨ ꯌꯥꯗꯦꯗꯅ ꯃꯁꯥꯗꯣ ꯍꯥꯏꯗꯤ ꯑꯍꯜ ꯑꯣꯏꯁꯤꯜꯂꯛꯄꯅ ꯃꯔꯝ ꯑꯣꯏꯔꯒ ꯀꯥ ꯍꯦꯟꯅ ꯋꯥꯕ ꯃꯁꯥꯟꯅ ꯁꯥꯟꯅꯔꯒꯗꯤ ꯍꯥꯔꯠ ꯑꯦꯇꯦꯀꯀꯨꯝꯕ ꯕꯤ ꯄꯤꯒꯨꯝꯕ ꯋꯥꯡꯈꯠꯂꯛꯄ ꯑꯗꯨꯃꯁꯨ ꯌꯥꯏ ꯑꯗꯨꯅ ꯃꯔꯝ ꯑꯣꯏꯔꯒ ꯑꯌꯥꯝꯕꯅ ꯃꯣꯏꯗꯤ ꯏꯟꯗꯣꯔꯁꯇ ꯁꯥꯟꯅꯔꯦ ꯃꯤ ꯈꯔ ꯈꯣꯝꯖꯤꯂꯂꯒ ꯑꯇꯣꯞ ꯑꯇꯣꯞꯄ ꯃꯃꯥꯟꯅꯕꯁꯤꯡꯒ ꯋꯥꯛꯀꯤꯡ ꯆꯠꯄꯒꯨꯝꯕ ꯇꯞꯅ ꯇꯞꯅ ꯆꯦꯟꯕꯒꯨꯝꯕ ꯑꯇꯣꯞ ꯑꯇꯣꯞ ꯑꯇꯣꯞꯄ ꯃꯁꯥꯟꯅ ꯃꯈꯜ ꯀꯌꯥ ꯑꯗꯩꯗꯤ ꯑꯉꯥꯡꯁꯤꯡ ꯐꯥꯒꯠꯂꯒ ꯑꯗꯨꯝ ꯁꯥꯟꯅꯃꯤꯟꯅꯕꯁꯨ ꯌꯥꯎꯑꯦ ꯑꯇꯣꯞꯄ ꯃꯈꯜꯒꯤ ꯃꯁꯥꯟꯅ ꯑꯌꯥꯝꯕ ꯑꯥꯎꯠꯗꯣꯔꯁꯀꯤꯗꯤ ꯅꯠꯇꯕ ꯏꯟꯗꯣꯔꯁꯈꯛꯇꯪ ꯑꯌꯥꯝꯕ ꯍꯦꯟꯅ ꯁꯥꯟꯅꯔꯦ ꯃꯣꯏꯗꯤ ꯃꯁꯥꯗꯣ ꯐꯤꯖꯤꯀꯦꯜꯂꯤ ꯐꯤꯠ ꯑꯣꯏꯅꯕ ꯈꯛꯀꯤ ꯑꯗꯨꯝ ꯍꯥꯏꯗꯤ ꯃꯦꯟꯇꯦꯜ ꯇꯧꯅꯕꯒꯤꯗꯃꯛꯇ ꯁꯥꯟꯅꯕꯅ ꯃꯔꯝ ꯑꯣꯏꯔꯒ ꯑꯥꯎꯠꯗꯣꯔꯁꯇꯤ ꯀꯥ ꯍꯦꯟꯅ ꯁꯥꯟꯅꯗ꯭ꯔꯦ ꯏꯟꯗꯣꯔꯁ ꯒꯦꯝꯇꯪ ꯑꯌꯥꯝꯕꯅ ꯁꯥꯟꯅꯔꯦ